ꯃꯐꯝ ꯑꯁꯤꯗ ꯉꯥꯃꯤꯁꯤꯡꯒꯤ ꯒ꯭ꯔꯨꯞ ꯍꯥꯏꯗꯤ ꯑꯩꯈꯣꯏ ꯁꯤꯗꯗꯤ ꯃꯇꯝ ꯅꯣꯡꯖꯨ ꯊꯥ ꯃꯇꯝꯗ ꯑꯗꯨꯝ ꯑꯅꯝꯕꯅ ꯐꯥꯅꯔꯦ ꯑꯗꯣ ꯑꯇꯝꯅꯅ ꯑꯩꯈꯣꯏꯒꯤ ꯉꯥꯃꯤ ꯉꯥ ꯐꯥꯔꯒ ꯍꯤꯡꯕ ꯀꯥꯡꯕꯨ ꯍꯥꯏꯔꯒꯗꯤ ꯄꯥꯠꯇ ꯇꯥꯕ ꯀꯥꯡꯕꯨꯒꯨꯝꯕ ꯇꯨꯔꯦꯜ ꯃꯄꯥꯟꯗ ꯇꯥꯕ ꯁꯝꯅ ꯍꯥꯏꯔꯕꯗ ꯑꯩꯈꯣꯏꯒꯤ ꯂꯣꯛꯇꯥꯛ ꯄꯥꯠꯇ ꯇꯥꯕ ꯀꯥꯡꯕꯨ ꯑꯗꯩ ꯄꯨꯝꯂꯦꯝ ꯄꯥꯠꯇ ꯂꯩꯕ ꯑꯗꯨꯝꯒꯨꯝꯕ ꯉꯥꯛꯇ ꯑꯣꯏ ꯍꯥꯏꯇꯥꯔꯦꯅꯦ ꯑꯗꯨ ꯑꯗꯨꯒꯤ ꯃꯇꯨꯡꯗ ꯑꯩꯈꯣꯏꯒꯤ ꯉꯥꯃꯤꯁꯤꯡꯅ ꯄꯥꯡꯊꯣꯛꯄ ꯀꯨꯝꯍꯩ ꯍꯔꯥꯎ ꯍꯥꯏꯗꯤ ꯑꯇꯝꯅꯅ ꯑꯩꯁꯨ ꯑꯗꯨꯃꯛꯇꯤ ꯈꯪꯖꯗ꯭ꯔꯦ ꯍꯥꯏꯇꯥꯔꯦ